ꯍꯜꯂꯣ ꯁꯤꯕꯨ ꯅꯨꯡꯕꯤ ꯆꯐꯨꯒꯤ ꯁꯥꯕꯝꯒꯤ ꯃꯤꯗꯨ ꯑꯣꯏꯔꯕ꯭ꯔꯥ ꯑꯩꯁꯦ ꯃꯅꯤꯄꯨꯔꯗ ꯇꯨꯔꯤꯁ ꯑꯣꯏꯅ ꯂꯥꯛꯆꯕꯅꯦ ꯑꯗꯨ ꯅꯪꯒꯤ ꯅꯨꯡꯕꯤ ꯆꯐꯨꯗꯣ ꯃꯅꯤꯄꯨꯔꯗ ꯌꯥꯝ ꯐꯦꯃꯁ ꯑꯣꯏ ꯍꯥꯏꯅ ꯇꯥꯖꯩ ꯑꯗꯣ ꯅꯨꯡꯕꯤ ꯆꯐꯨꯁꯦ ꯑꯩ ꯌꯥꯝꯅ ꯄꯥꯝꯃꯤ ꯑꯗꯣ ꯁꯣꯝꯗꯒꯤ ꯅꯨꯡꯕꯤ ꯆꯐꯨ ꯈꯔ ꯂꯧꯕ ꯄꯥꯝꯖꯩ ꯑꯗꯣ ꯑꯗꯣꯝꯒꯤ ꯅꯨꯡꯕꯤ ꯆꯐꯨꯁꯦ ꯗꯤꯖꯥꯏꯟ ꯀꯌꯥꯝ ꯂꯩꯕꯅꯣ ꯑꯗꯨꯒ ꯂꯤꯇꯔ ꯀꯌꯥꯝ ꯑꯣꯏꯕꯅꯣ ꯑꯗꯨꯒ ꯋꯥꯔꯦꯟꯇꯤꯅ ꯀꯌꯥꯝ ꯑꯣꯏꯕꯅꯣ ꯍꯥꯏꯕꯤꯌꯨ ꯑꯩ ꯀꯦ ꯖꯤ ꯑꯍꯨꯝꯒꯤ ꯂꯤꯇꯔ ꯑꯍꯨꯝꯒꯤ ꯆꯐꯨ ꯄꯥꯝꯖꯩ ꯑꯗꯨꯒ ꯆꯐꯨꯁꯤꯗ ꯑꯗꯣꯝꯒꯤ ꯆꯐꯨꯁꯤꯗ ꯗꯤꯖꯥꯏꯟ ꯂꯩꯕ꯭ꯔꯥ ꯑꯩ ꯅꯨꯡꯕꯤ ꯆꯐꯨꯁꯦ ꯑꯩꯗꯤ ꯍꯧꯖꯤꯛ ꯅꯨꯃꯤꯠ ꯇꯔꯥꯅꯤꯒꯤ ꯕꯤꯖꯤꯠ ꯑꯣꯏꯅ ꯑꯩ ꯃꯅꯤꯄꯨꯔꯗ ꯂꯥꯛꯇꯣꯏꯅꯦ ꯑꯗꯨ ꯑꯩ ꯅꯨꯡꯕꯤ ꯅꯨꯡꯕꯤ ꯆꯐꯨꯁꯦ ꯃꯦꯛꯁꯤꯃꯝ ꯑꯩ ꯇꯔꯥ ꯄꯥꯝꯃꯦ ꯑꯗꯣ ꯑꯩ ꯅꯨꯡꯕꯤ ꯆꯐꯨꯁꯦ ꯑꯩꯅ ꯇꯔꯥ ꯂꯧꯖꯕ ꯃꯇꯝꯗ ꯑꯗꯣꯝꯅ ꯑꯣꯐꯔꯁꯦ ꯀꯌꯥꯝ ꯄꯤꯗꯣꯏꯅꯣ ꯑꯗꯨꯒ ꯅꯨꯡꯕꯤ ꯆꯐꯨ ꯑꯃꯃꯝꯗ ꯑꯩꯈꯣꯏꯒꯤ ꯄ꯭ꯔꯥꯏꯁꯁꯦ ꯍꯧꯖꯤꯛꯀꯤ ꯑꯗꯣꯝꯅ ꯍꯥꯏꯕꯤꯕ ꯀꯦ ꯖꯤ ꯑꯍꯨꯝꯒ ꯑꯗꯨꯒ ꯀꯦ ꯖꯤ ꯋꯥꯟ ꯄꯣꯏꯟ ꯐꯥꯏꯚꯁꯤꯒ ꯑꯗꯣꯝꯒꯤ ꯄ꯭ꯔꯥꯏꯁꯁꯦ ꯀꯌꯥꯝ ꯀꯌꯥꯝ ꯂꯩꯒꯦ ꯑꯗꯨ ꯍꯥꯏꯕꯤꯌꯨ ꯌꯥꯝ ꯐꯔꯦ ꯌꯥꯝ ꯅꯨꯡꯉꯥꯏꯖꯔꯦ ꯑꯗꯨꯗꯤ ꯑꯗꯣꯝꯒꯤ ꯅꯨꯡ ꯅꯨꯡꯕꯤ ꯆꯐꯨ ꯐꯪꯐꯝꯁꯦ ꯑꯦꯕꯥꯏꯂꯦꯕꯜꯁꯦ ꯄꯨꯡ ꯀꯌꯥꯗꯩꯅ ꯀꯌꯥ ꯐꯥꯎ ꯑꯣꯏꯕꯤꯕꯅꯣ ꯑꯣꯀꯦ ꯑꯗꯨ ꯑꯣꯀꯦ ꯑꯣꯀꯦ ꯌꯥꯝ ꯐꯔꯦ ꯌꯥꯝ ꯅꯨꯡꯉꯥꯏꯖꯔꯦ